ꯍꯜꯂꯣ

ꯍꯣꯏ ꯍꯥꯎ ꯅꯨꯡꯉꯥꯏꯔꯤ ꯅꯪꯗꯤ ꯑꯁ ꯀꯩꯁꯨ ꯇꯧꯗꯦ ꯑꯗꯨꯝ ꯌꯨꯝꯗ ꯍꯧꯖꯤꯛ ꯀꯥꯟꯗꯤ ꯂꯩꯌꯦ ꯅꯪꯗꯤ

ꯑꯣ ꯍꯣꯏ ꯑꯗꯨ ꯃꯇꯥꯝ ꯌꯦꯡꯂꯒ ꯑꯣꯏꯔꯝꯅꯤꯡꯉꯥꯏ ꯇꯧꯒꯦ ꯑꯗꯨ ꯀꯔꯤꯒꯨꯝꯕꯒꯤ ꯏꯁꯄꯣꯔꯠꯁ ꯀꯔꯤ ꯀꯔꯤꯒꯨꯝꯕꯒꯤ ꯏꯁꯄꯣꯔꯠꯁꯅꯣ

ꯑꯣ ꯍꯣꯏ ꯍꯣꯏ ꯍꯣꯏ ꯍꯣꯏ ꯑꯗꯨ

ꯍꯣꯏ ꯍꯣꯏ ꯑꯗꯨ ꯄ꯭ꯔꯥꯏꯖ ꯄ꯭ꯔꯥꯏꯖ ꯀꯨꯝꯕꯗꯤ ꯀꯃꯥꯏ ꯇꯧꯕ ꯇꯥꯔꯦ ꯇꯥꯔꯦ

ꯑꯣ ꯑꯣ ꯇꯨ ꯂꯥꯛꯁꯀꯣ

ꯍꯣꯏ ꯍꯣꯏ ꯂꯥꯛꯅꯤꯡꯉꯥꯏ ꯇꯧꯔꯒꯦ ꯑꯗꯨꯒ ꯎꯝ ꯎꯝ ꯍꯣꯏ ꯍꯣꯏ ꯍꯣꯏ ꯍꯣꯏ ꯍꯣꯏ ꯑꯗꯨ ꯍꯌꯦꯡ ꯀꯣꯏꯔꯛꯅꯤꯡꯉꯥꯏ ꯇꯧꯔꯒꯦ ꯑꯗꯨꯗꯤ ꯍꯣꯏ ꯍꯣꯏ ꯍꯣꯏ ꯃꯪ ꯐꯔꯁꯦ